ꯏꯪ ꯁꯣꯛ ꯂꯤꯁꯤꯡ ꯑꯅꯤ ꯀꯨꯟꯃꯔꯤꯒꯤ ꯖꯅꯋꯥꯔꯤꯒꯤ ꯇꯥꯡ ꯑꯃ ꯖꯅꯋꯥꯔꯤꯒꯤ ꯇꯥꯡ ꯑꯅꯤ ꯖꯅꯋꯥꯔꯤꯒꯤ ꯇꯥꯡ ꯑꯍꯨꯝ ꯖꯅꯋꯥꯔꯤꯒꯤ ꯇꯥꯡ ꯃꯉꯥ ꯖꯅꯋꯥꯔꯤꯒꯤ ꯇꯥꯡ ꯇꯔꯨꯛ